ꯑꯈꯪ ꯑꯍꯩꯁꯤꯡꯅ ꯍꯥꯏꯕꯤꯔꯤ ꯃꯗꯨꯗꯤ ꯂꯥꯏꯔꯤꯛ ꯂꯥꯏꯁꯨ ꯇꯝꯕ ꯍꯥꯏꯕ ꯑꯁꯤ ꯆꯥꯎꯈꯠꯅꯕ ꯍꯣꯠꯅꯕꯗ ꯌꯥꯝꯅ ꯇꯉꯥꯏ ꯐꯗ꯭ꯔꯕ ꯆꯪꯗꯕ ꯌꯥꯗ꯭ꯔꯕ ꯑꯃꯅꯤ ꯑꯗꯨꯕꯨ ꯑꯩꯈꯣꯏꯒꯤ ꯈꯨꯡꯒꯪ ꯑꯁꯤꯗꯗꯤ ꯋꯦꯜ ꯇ꯭ꯔꯦꯟ ꯑꯣꯏꯕ ꯑꯣꯖꯥ ꯋꯥꯠꯄ ꯑꯁꯤꯇꯁꯨ ꯅꯠꯇꯅ ꯁ꯭ꯀꯨꯜ ꯑꯃꯒꯤ ꯑꯣꯏꯕꯒꯤ ꯇꯉꯥꯏ ꯐꯗ꯭ꯔꯕ ꯂꯩꯐꯝ ꯊꯣꯛꯄ ꯄꯣꯠ ꯆꯩ ꯂꯥꯏꯔꯤꯛ ꯂꯥꯏꯁꯨ ꯀꯌꯥꯁꯨ ꯋꯥꯠꯂꯤ ꯁꯝꯅ ꯍꯥꯏꯔꯕꯗ ꯁ꯭ꯃꯥꯔꯠ ꯀ꯭ꯂꯥꯁ ꯐꯪꯐꯝ ꯗꯦꯛꯁ ꯑꯃꯗꯤ ꯕꯦꯟꯁ ꯀꯌꯥ ꯑꯃꯁꯨ ꯋꯥꯠꯂꯤ ꯑꯗꯨꯒ ꯂꯥꯏꯔꯤꯛ ꯂꯥꯏꯁꯨ ꯃꯔꯝ ꯆꯥꯅ ꯐꯪꯗꯕꯅ ꯃꯔꯝ ꯑꯣꯏꯔꯒ ꯂꯥꯏꯔꯤꯛ ꯂꯥꯏꯁꯨ ꯇꯝꯅꯤꯡꯕ ꯑꯉꯥꯡ ꯀꯌꯥ ꯃꯔꯝ ꯆꯥꯅ ꯂꯥꯏꯔꯤꯛ ꯂꯥꯏꯁꯨ ꯇꯝꯕ ꯉꯝꯗꯦ ꯑꯗꯨꯅ ꯆꯥꯎꯈꯠꯄꯗ ꯈꯨꯃꯥꯡ ꯆꯥꯎꯁꯤꯟꯕ ꯉꯝꯗꯦ ꯑꯁꯤꯒꯨꯝꯕ ꯄ꯭ꯔꯣꯕ꯭ꯂꯦꯝ ꯀꯌꯥ ꯑꯁꯤꯕꯨ ꯁꯣꯞ ꯇꯧꯅꯕꯒꯤꯗꯃꯛ ꯑꯃꯗꯤ ꯏꯝꯄ꯭ꯔꯨꯞ ꯑꯣꯏꯅꯕꯒꯤꯗꯃꯛꯇ ꯑꯩꯍꯥꯛꯅ ꯄꯥꯝꯕꯗꯤ ꯑꯍꯥꯟꯕꯗ ꯑꯣꯖꯥꯁꯤꯡꯕꯨ ꯃꯔꯝ ꯆꯥꯅ ꯋꯦꯜ ꯇ꯭ꯔꯦꯟꯠ ꯑꯣꯏꯍꯟꯕ ꯑꯃꯗꯤ ꯑꯣꯖꯥ ꯑꯃꯗ ꯆꯦꯟꯒꯗꯕ ꯒꯨꯟ ꯈꯨꯗꯤꯡꯃꯛ ꯆꯦꯜꯍꯟꯕ ꯆꯦꯜꯍꯟꯕ ꯑꯅꯤꯁꯨꯕꯗ ꯁꯥꯇ꯭ꯔ ꯁꯥꯇ꯭ꯔꯤꯁꯤꯡꯗ ꯃꯔꯝ ꯆꯥꯅ ꯂꯥꯏꯔꯤꯛ ꯕꯣꯏ ꯀꯂꯝ ꯄꯦꯟꯁꯤꯜ ꯑꯃꯗꯤ ꯁ꯭ꯀꯨꯜꯒꯤ ꯌꯨꯅꯤꯐꯣꯝꯁꯤꯡ ꯃꯔꯝ ꯆꯥꯅ ꯐꯪꯍꯟꯕ ꯑꯍꯨꯝꯁꯨꯕꯗ ꯁ꯭ꯃꯥꯔꯠ ꯀ꯭ꯂꯥꯁ ꯍꯥꯞꯇꯨꯅ ꯑꯉꯥꯡꯁꯤꯡꯗ ꯌꯥꯝꯅ ꯂꯥꯏꯕ ꯃꯑꯣꯡꯗ ꯒ꯭ꯌꯥꯟ ꯇꯥꯍꯟꯗꯨꯅ ꯑꯃꯗꯤ ꯕꯦꯁꯤꯛ ꯀꯝꯄ꯭ꯌꯨꯇꯔ ꯅꯣꯂꯦꯖ ꯐꯪꯍꯟꯕ ꯃꯔꯤꯁꯨꯕꯗ ꯁ꯭ꯀꯨꯜꯒꯤ ꯑꯀꯣꯏꯕꯒꯤ ꯐꯤꯕꯝ ꯐꯍꯟꯕ ꯍꯥꯏꯕꯗꯤ ꯃꯔꯝ ꯆꯥꯅ ꯕ꯭ꯂꯦꯛꯕꯣꯔꯠ ꯗꯦꯛꯁ ꯕꯦꯟꯁ ꯂꯩꯍꯟꯕ ꯑꯗꯨꯒ ꯏꯁꯀꯨꯜ ꯑꯗꯨꯒꯤ ꯑꯀꯣꯏꯕꯕꯨ ꯂꯨ ꯅꯥꯟꯅ ꯊꯝꯗꯨꯅ ꯂꯥꯏꯔꯤꯛ ꯂꯥꯏꯁꯨ ꯇꯝꯕ ꯌꯥꯕꯒꯤ ꯃꯥꯍꯣꯜ ꯑꯣꯏꯍꯟꯕ ꯃꯉꯥꯁꯨꯕꯗ ꯆꯥꯡ ꯅꯥꯏꯅ ꯁ꯭ꯇꯨꯗꯦꯟꯁꯤꯡꯕꯨ ꯑꯦꯛꯖꯥꯝ ꯑꯃꯗꯤ ꯀ꯭ꯂꯥꯁ ꯇꯦꯁ ꯇꯧꯕꯤꯗꯨꯅ ꯑꯉꯥꯡꯁꯤꯡꯕꯨ ꯀꯌꯥꯝ ꯐꯒꯠꯂꯒꯦ ꯑꯃꯗꯤ ꯐꯒꯠꯇ꯭ꯔꯤꯕ ꯑꯉꯥꯡꯁꯤꯡ ꯑꯗꯨꯕꯨ ꯃꯇꯝ ꯑꯣꯖꯥꯁꯤꯡꯅ ꯑꯍꯦꯟꯕ ꯃꯇꯝ ꯈꯥꯏꯗꯣꯛꯇꯨꯅ ꯐꯒꯠꯅꯕ ꯍꯣꯠꯅꯍꯟꯒꯗꯕꯅꯤ